ꯃꯐꯝ ꯑꯁꯤꯗ ꯃꯔꯨꯑꯣꯏꯅ ꯉꯥꯒꯤ ꯐꯥꯝ ꯉꯥꯃꯤ ꯍꯥꯏꯔꯒ ꯈꯪꯅꯔꯤꯕꯁꯤ ꯉꯥꯒꯤ ꯐꯥꯝ ꯇꯧꯔꯤꯕꯁꯤ ꯇꯝꯄꯥꯛꯇ ꯂꯩꯔꯤꯕ ꯃꯤꯑꯣꯏꯁꯤꯡꯅ ꯃꯔꯨꯑꯣꯏꯅ ꯇꯧꯋꯤ ꯀꯥꯡꯂꯨꯞꯁꯤꯡ ꯑꯗꯨꯗꯤ ꯃꯩꯇꯩ ꯃꯩꯇꯩ ꯄꯥꯡꯒꯜꯅ ꯆꯤꯡꯕ ꯁꯤꯅ ꯅꯝꯅ ꯉꯥꯒꯤ ꯐꯥꯝ ꯇꯧꯋꯤ ꯃꯇꯧ ꯀꯔꯝꯅ ꯑꯩꯈꯣꯏ ꯃꯁꯦꯜ ꯂꯩꯃꯤꯟꯅꯩꯅ ꯍꯥꯏꯕ ꯃꯇꯝꯗ ꯑꯩꯈꯣꯏꯒꯤ ꯂꯣꯟꯗꯤ ꯑꯃꯠꯇꯅꯤ ꯑꯩꯈꯣꯏ ꯃꯅꯤꯄꯨꯔꯤ ꯂꯣꯟ ꯄꯨꯜꯂꯞ ꯉꯥꯡꯉꯤ ꯃꯔꯝ ꯑꯗꯨꯅ ꯑꯩꯈꯣꯏ ꯂꯩꯃꯤꯟꯅꯕꯒꯤ ꯑꯩꯈꯣꯏ ꯃꯁꯦꯜ ꯍꯤꯡꯃꯤꯟꯅꯕꯒꯤ ꯃꯆꯥꯛ ꯑꯃꯁꯨ ꯑꯣꯏ ꯑꯗꯨꯅ ꯉꯥꯒꯤ ꯐꯥꯝ ꯇꯧꯔꯤꯕꯁꯤꯡꯅ ꯑꯩꯈꯣꯏꯒꯤ ꯃꯅꯤꯄꯨꯔꯒꯤ ꯑꯣꯏꯔꯤꯕ ꯀꯨꯝꯍꯩ ꯍꯔꯥꯎ ꯃꯌꯥꯝ ꯑꯃꯗ ꯃꯣꯏꯅ ꯐꯦꯁꯇꯤꯚꯦꯜ ꯉꯥꯒꯤ ꯀꯨꯝꯍꯩ ꯍꯥꯏꯅ ꯃꯌꯥꯝ ꯑꯃ ꯄꯥꯡꯊꯣꯛꯇꯨꯅ ꯑꯩꯈꯣꯏꯒꯤ ꯆꯥꯎꯔ ꯆꯥꯎꯔꯕ ꯐꯦꯁꯇꯤꯚꯦꯜ ꯀꯌꯥ ꯑꯃꯗ ꯀꯨꯝꯍꯩ ꯀꯌꯥ ꯑꯃꯗ ꯃꯣꯏꯅ ꯃꯇꯦꯡ ꯄꯥꯡꯉꯤ ꯑꯃꯗꯤ ꯆꯤꯡꯃꯤꯁꯤꯡꯅꯁꯨ ꯑꯩꯈꯣꯏ ꯆꯤꯡꯗ ꯍꯤꯡꯉꯤꯕ ꯆꯤꯡꯃꯤꯁꯤꯡꯅꯁꯨ ꯃꯣꯏꯅ ꯌꯥꯝꯅ ꯄꯥꯝꯅ ꯍꯥꯎꯅ ꯆꯥꯏ